ꯑꯩꯈꯣꯏꯒꯤ ꯏꯆꯟꯅꯨꯄꯤ ꯃꯍꯩ ꯌꯥꯝꯅ ꯏꯆꯟꯅꯨꯄꯤ ꯑꯣꯏꯔꯣ ꯃꯔꯨꯞ ꯃꯄꯥꯡ ꯑꯣꯏꯔꯣ ꯃꯍꯩ ꯇꯥꯝꯅ ꯇꯝꯍꯟꯕ ꯄꯥꯝꯃꯦ ꯍꯥꯏꯕꯗꯤ ꯑꯩꯈꯣꯏꯁꯤ ꯃꯍꯩ ꯌꯥꯝꯅ ꯇꯝꯍꯧꯗ꯭ꯔꯕꯗꯤ ꯍꯧꯖꯤꯛꯀꯥꯟꯗ ꯃꯤꯅ ꯌꯥꯝꯅ ꯎꯁꯤꯠꯇꯦ ꯃꯤꯅ ꯌꯥꯝꯅ ꯅꯦꯝꯊꯅ ꯈꯜꯂꯦ ꯑꯗꯨꯅ ꯌꯥꯔꯤꯕꯃꯈꯩꯗꯤ ꯅꯨꯄꯤꯁꯦ ꯏꯆꯟꯅꯨꯄꯤ ꯑꯣꯏꯒꯦꯔꯥ ꯏꯆꯥ ꯑꯣꯏꯒꯦꯔꯥ ꯒ꯭ꯔꯦꯖ꯭ꯋꯦꯁꯟ ꯂꯣꯏꯁꯟꯕꯁꯤ ꯌꯥꯝꯅ ꯄꯥꯝꯃꯦ ꯍꯥꯏꯕꯗꯤ ꯒ꯭꯭ꯔꯦꯖ꯭ꯋꯦꯁꯟ ꯂꯣꯏꯔꯕꯗꯤ ꯁꯔꯚꯤꯁꯃꯛ ꯇꯧꯗ꯭ꯔꯕꯁꯨ ꯏꯁꯥꯅ ꯂꯥꯏꯔꯤꯛ ꯈꯔ ꯈꯪꯂꯕꯗꯤ ꯍꯤꯡꯅꯕ ꯂꯝꯕꯤ ꯑꯃꯗꯤ ꯏꯁꯥꯅ ꯇꯥꯟꯖꯕ ꯉꯝꯃꯦ ꯍꯥꯏꯕꯗꯤ ꯏꯁꯥꯅ ꯂꯥꯏꯔꯤꯛ ꯍꯩꯍꯧꯕ ꯍꯥꯏꯕꯁꯦ ꯏꯁꯥꯅ ꯃꯗꯨꯒꯤ ꯃꯍꯩꯗꯣ ꯆꯥꯒꯗꯧꯕꯅꯦ ꯏꯆꯟꯅꯨꯄꯤ ꯑꯣꯏꯔꯣ ꯏꯆꯥꯅꯨꯄꯤ ꯑꯣꯏꯔꯣ ꯃꯔꯨꯞꯁꯤꯡ ꯑꯣꯏꯔꯣ ꯑꯩꯅ ꯒ꯭ꯔꯦꯖ꯭ꯋꯦꯁꯟ ꯂꯣꯏꯔꯒ ꯑꯩꯅ ꯅꯨꯡꯉꯥꯏꯍꯧꯔꯒ ꯃꯣꯏꯅ ꯅꯨꯡꯉꯥꯏꯇ꯭ꯔꯕꯗꯤ ꯃꯣꯏꯅ ꯃꯍꯩ ꯃꯁꯤꯡꯗ ꯒ꯭ꯔꯦꯖ꯭ꯋꯦꯁꯟ ꯂꯣꯏꯍꯧꯗ꯭ꯔꯕꯗꯤ ꯑꯩꯅ ꯅꯨꯡꯉꯥꯏꯅ ꯂꯩꯈ꯭ꯔꯒ ꯃꯣꯏꯅ ꯋꯥꯅ ꯂꯩꯕꯁꯦ ꯌꯦꯡꯕꯗ ꯑꯩꯁꯨ ꯉꯝꯗꯦ ꯌꯥꯝꯅ ꯅꯨꯡꯁꯤꯌꯦ ꯃꯇꯦꯡ ꯄꯥꯡꯕꯁꯨ ꯉꯝꯗꯦ ꯃꯔꯝ ꯑꯗꯨꯅ ꯏꯁꯥ ꯏꯁꯥꯁꯦ ꯑꯉꯥꯡ ꯑꯣꯏꯒꯦꯔꯥ ꯏꯔꯨꯞ ꯑꯣꯏꯒꯦꯔꯥ ꯏꯆꯟꯅꯨꯄꯤ ꯑꯣꯏꯒꯦꯔꯥ ꯃꯍꯩ ꯃꯁꯤꯡ ꯒ꯭ꯔꯦꯖ꯭ꯋꯦꯁꯟ ꯂꯣꯏꯍꯟꯕ ꯃꯄꯨꯡ ꯐꯥꯅ ꯇꯝꯍꯟꯕꯁꯦ ꯗꯔꯀꯥꯔ ꯌꯥꯝꯅ ꯂꯩꯌꯦ ꯑꯩꯈꯣꯏꯅ ꯁꯔꯚꯤꯁ ꯑꯃ ꯇꯧꯍꯧꯗ꯭ꯔꯕꯁꯨ ꯃꯗꯨꯒꯤꯗꯨꯅ ꯍꯤꯡꯅꯕ ꯂꯝꯕꯤ ꯑꯃꯗꯤ ꯈꯪꯕ ꯉꯝꯃꯤ ꯃꯍꯩ ꯃꯁꯤꯡ ꯃꯄꯨꯡ ꯐꯥꯅ ꯇꯝꯂꯕꯗꯤ ꯂꯧꯁꯤꯡ ꯑꯥꯏꯗꯤꯌꯥꯁꯨ ꯊꯣꯛꯑꯦ ꯃꯔꯝ ꯑꯗꯨꯅ ꯈꯪꯕ ꯄꯥꯕ ꯊꯣꯛꯄ ꯑꯇꯣꯞꯄ ꯂꯝꯗ ꯕꯤꯖꯤꯅꯦꯁ ꯇꯧꯕ ꯆꯠꯀꯦ ꯍꯥꯏꯔꯕꯁꯨ ꯄꯥꯕ ꯊꯣꯛꯂꯕꯗꯤ ꯃꯗꯨꯅ ꯍꯤꯡꯕꯒꯤ ꯂꯝꯕꯤ ꯑꯃ ꯑꯣꯏꯌꯦ ꯊꯕꯛ ꯑꯃ ꯇꯧꯕ ꯊꯕꯛ ꯑꯃ ꯆꯠꯄꯗ ꯃꯍꯩ ꯃꯁꯤꯡ ꯈꯪꯍꯧꯗꯕ ꯃꯄꯨꯡ ꯐꯥꯅ ꯈꯪꯍꯧꯗꯕꯁꯤ ꯌꯥꯝꯅ ꯋꯥꯏꯌꯦ ꯑꯗꯨꯅ ꯌꯥꯔꯤꯕ ꯃꯈꯩꯗꯤ ꯃꯍꯩ ꯃꯁꯤꯡ ꯈꯪꯕ ꯃꯍꯩ ꯃꯁꯤꯡ ꯃꯄꯨꯡ ꯐꯥꯅ ꯇꯝꯍꯧꯕ ꯑꯁꯤ ꯌꯥꯝꯅ ꯗꯔꯀꯥꯔ ꯑꯣꯏꯌꯦ ꯑꯗꯨꯅ ꯄꯩꯁꯥ ꯂꯩꯇ꯭ꯔꯕꯁꯨ ꯄꯩꯁꯥ ꯊꯤꯔꯒ ꯊꯕꯛ ꯁꯨꯔꯒ ꯋꯥꯅ ꯃꯍꯩ ꯃꯁꯤꯡꯁꯦ ꯇꯝꯍꯟꯕꯁꯤ ꯗꯔꯀꯥꯔ ꯑꯣꯏꯌꯦ ꯑꯗꯨꯅ ꯃꯔꯝ ꯑꯣꯏꯔꯒ ꯃꯍꯩ ꯃꯁꯤꯡꯁꯦ ꯃꯄꯨꯡ ꯐꯥꯅ ꯇꯝꯕ ꯗꯔꯀꯥꯔ ꯌꯥꯝ ꯑꯣꯏꯌꯦ ꯃꯗꯨ ꯑꯣꯏꯔꯕꯗꯤ ꯃꯇꯝ ꯆꯨꯞꯄꯗ ꯈꯨꯗꯣꯡꯆꯥꯕ ꯍꯥꯏꯕꯁꯤꯁꯨ ꯂꯧꯕ ꯉꯝꯃꯦ ꯊꯕꯛ ꯑꯃ ꯇꯧꯒꯦ ꯍꯥꯏꯕꯗ ꯃꯥꯅ ꯂꯥꯏꯔꯤꯛ ꯃꯄꯨꯡ ꯐꯥꯅ ꯍꯩꯔꯕꯗꯤ ꯑꯦꯛꯖꯥꯝ ꯑꯃ ꯊꯥꯕꯗ ꯂꯥꯏꯔꯤꯛ ꯐꯖꯅ ꯄꯥꯔꯒ ꯑꯦꯛꯖꯥꯝ ꯑꯃ ꯊꯥꯔꯕꯗꯤ ꯒꯣꯕꯔꯃꯦꯟ ꯁꯔꯚꯤꯁꯁꯨ ꯏꯂꯥꯏ ꯂꯥꯏꯅ ꯐꯪꯕ ꯉꯝꯒꯅꯤ ꯂꯥꯏꯔꯤꯛ ꯃꯄꯨꯡ ꯐꯥꯅ ꯇꯝꯍꯧꯗ꯭ꯔꯕꯗꯤ ꯀꯌꯥ ꯑꯃ ꯁꯔꯚꯤꯁ ꯇꯧꯒꯦ ꯍꯥꯏꯔꯕꯁꯨ ꯁꯔꯚꯤꯁ ꯇꯧꯕ ꯉꯝꯂꯣꯏ ꯑꯩꯈꯣꯏꯅꯁꯨ ꯇꯥꯛꯄꯤꯔꯕꯁꯨ ꯃꯗꯨꯒꯤ ꯇꯝꯕ ꯃꯇꯝꯗ ꯇꯝꯕ ꯌꯥꯔꯤꯉꯩ ꯃꯥꯒꯤ ꯆꯍꯤ ꯃꯇꯥꯡꯗꯨꯗ ꯐꯖꯅ ꯇꯝꯍꯧꯗ꯭ꯔꯕꯗꯤ ꯑꯩꯈꯣꯏꯅ ꯃꯇꯨꯡꯗꯗꯤ ꯇꯥꯛꯄꯤꯔꯁꯨ ꯀꯌꯥ ꯑꯃ ꯇꯥꯛꯄꯤꯔꯁꯨ ꯍꯥꯏꯕꯤꯔꯕꯁꯨ ꯃꯥ ꯑꯦꯛꯖꯥꯝ ꯊꯥꯕꯁꯨ ꯉꯝꯂꯣꯏ ꯃꯤꯒꯤ ꯃꯔꯛꯇꯁꯨ ꯇꯤꯟꯕ ꯉꯝꯂꯣꯏ ꯃꯁꯥꯗ ꯑꯩꯁꯦ ꯍꯟꯊꯩꯌꯦ ꯑꯩꯁꯦ ꯏꯀꯥꯏ ꯍꯥꯏꯔꯒ ꯃꯤꯔꯛꯇ ꯊꯣꯛꯄꯁꯨ ꯉꯝꯂꯣꯏ ꯃꯤꯔꯛꯇ ꯋꯥ ꯋꯥ ꯉꯥꯡꯕꯁꯨ ꯉꯝꯂꯣꯏ ꯑꯗꯨꯅ ꯌꯥꯔꯤꯕ ꯃꯈꯩꯗꯤ ꯃꯍꯩ ꯃꯁꯤꯡ ꯐꯖꯅ ꯈꯨꯗꯣꯡꯆꯥꯅ ꯃꯇꯤꯛ ꯆꯥꯅ ꯇꯝꯕ ꯑꯗꯨꯒꯤ ꯃꯊꯛꯇ ꯃꯤꯒꯤ ꯃꯔꯛꯇ ꯇꯤꯟꯕ ꯉꯝꯕ ꯍꯥꯏꯕꯁꯤ ꯌꯥꯝꯅ ꯗꯔꯀꯥꯔ ꯑꯣꯏꯌꯦ ꯃꯍꯩ ꯃꯁꯤꯡ ꯃꯄꯨꯡ ꯐꯥꯅ ꯇꯝꯂꯕꯗꯤ ꯃꯥ ꯏꯀꯥꯏꯕꯁꯨ ꯀꯌꯥ ꯑꯃ ꯃꯥꯡꯈꯤꯒꯅꯤ ꯑꯗꯨꯒ ꯃꯤꯒꯤ ꯃꯔꯛꯇ ꯆꯪꯕ ꯃꯇꯝꯗꯁꯨ ꯏꯀꯥꯏꯕ ꯍꯥꯏꯕꯁꯤ ꯄꯣꯛꯂꯛꯑꯣꯏ ꯏꯀꯥꯏꯕ ꯍꯥꯏꯕꯁꯤ ꯂꯩꯔꯕꯗꯤ ꯑꯩꯈꯣꯏꯅ ꯃꯍꯩ ꯃꯁꯤꯡ ꯇꯝꯕꯁꯦ ꯍꯟꯊꯕꯒꯤꯅꯤ ꯃꯍꯩ ꯃꯁꯤꯡ ꯃꯄꯨꯡ ꯐꯥꯅ ꯇꯝꯂꯕꯗꯤ ꯏꯀꯥꯏꯕ ꯀꯌꯥ ꯑꯃꯁꯨ ꯌꯥꯎꯔꯛꯇꯦ ꯑꯩ ꯇꯧꯗꯕ ꯌꯥꯗꯦ ꯅꯨꯄꯤ ꯑꯃ ꯑꯣꯏꯅ ꯃꯍꯩ ꯃꯁꯤꯡ ꯁꯤꯃꯨꯛ ꯌꯥꯝꯅ ꯃꯄꯨꯡ ꯐꯥꯅ ꯒ꯭ꯔꯦꯖ꯭ꯋꯦꯁꯟ ꯂꯣꯏꯕꯁꯦ ꯑꯩꯁꯦ ꯃꯍꯩ ꯍꯩꯅꯕ ꯃꯇꯤꯛ ꯆꯥꯕ ꯃꯤ ꯑꯃ ꯑꯣꯏꯒꯦ ꯍꯥꯏꯅ ꯈꯟꯕꯒꯤ ꯈꯟꯕꯤꯒꯅꯤ